ꯑꯩꯈꯣꯏꯒꯤ ꯂꯥꯏꯅꯤꯡꯒꯤ ꯑꯣꯏꯕ ꯃꯐꯝꯁꯤꯡꯗ ꯂꯥꯏ ꯇꯤꯟꯒꯤ ꯊꯕꯛ ꯊꯧꯔꯝ ꯅꯠꯇꯅ ꯑꯇꯩ ꯑꯇꯩ ꯑꯇꯣꯞꯄ ꯊꯕꯛ ꯊꯧꯔꯝ ꯑꯝꯇ ꯇꯧꯗꯦ ꯑꯗꯨꯒ ꯈ꯭ꯔꯤꯁꯇꯦꯟꯁꯤꯡꯒꯤ ꯑꯣꯏꯅꯁꯨ ꯅꯣꯡꯃꯥꯏꯖꯤꯡ ꯅꯨꯃꯤꯠꯇ ꯆꯔꯆ ꯀꯥꯕ ꯃꯣꯏꯒꯤ ꯂꯥꯏ ꯇꯤꯟ ꯈꯣꯏꯔꯝꯕ ꯍꯥꯏꯗꯤ ꯄꯔꯊꯅꯥ ꯇꯧꯕ ꯈꯣꯠꯄ ꯑꯗꯨꯒꯨꯝꯕ ꯀꯌꯥꯃꯔꯨ ꯑꯃ ꯇꯧꯋꯦ ꯑꯗꯨꯒ ꯂꯨꯍꯣꯡ ꯈꯣꯡꯗꯣꯡꯕꯒꯤ ꯊꯕꯛ ꯊꯧꯔꯝꯒꯨꯝꯕ ꯇꯧꯕꯁꯨ ꯑꯗꯨꯝ ꯌꯥꯎꯋꯦ